ꯑꯩꯅ ꯒꯥꯔꯗꯦꯟꯅꯤꯡ ꯇꯧꯕ ꯃꯇꯝꯗ ꯌꯣꯝꯄꯥꯛ ꯌꯣꯝꯄꯥꯛ ꯀꯔꯅꯤ ꯑꯃꯁꯨꯡ ꯄꯦꯔꯦꯅꯆꯤꯡꯕ ꯁꯤꯖꯤꯟꯅꯩ ꯌꯣꯝꯄꯥꯛꯁꯤꯡꯁꯤꯅ ꯇꯧꯈꯥꯏꯗꯨꯅ ꯂꯨꯕꯥꯛꯁꯤꯡꯕꯨ ꯍꯣꯝꯍꯜꯂꯤ ꯑꯗꯨꯒ ꯄꯥꯝꯕꯤꯁꯤꯡꯅ ꯃꯔꯥ ꯆꯠꯊꯣꯛꯄ ꯅꯨꯡꯉꯥꯏꯒꯗꯕ ꯃꯑꯣꯡꯗ ꯁꯦꯝꯕ ꯌꯥꯏ ꯀꯔꯅꯤꯁꯨ ꯌꯣꯝꯄꯥꯛꯀꯨꯝꯅ ꯃꯊꯧ ꯇꯧꯕ ꯉꯝꯃꯤ ꯄꯥꯝꯕꯤꯁꯤ ꯃꯐꯝ ꯑꯃꯗꯒꯤ ꯃꯐꯝ ꯑꯃꯗ ꯍꯣꯡꯕꯗ ꯌꯣꯝꯄꯥꯛ ꯀꯔꯅꯤꯅ ꯃꯇꯦꯡ ꯄꯥꯡꯉꯤ ꯑꯗꯨꯒ ꯄꯦꯔꯦ ꯁꯤꯅ ꯄꯥꯝꯕꯤ ꯑꯃꯕꯨ ꯏꯁꯤꯡ ꯆꯥꯏꯕꯗ ꯁꯤꯖꯤꯟꯅꯕ ꯉꯝꯃꯤ ꯄꯦꯔꯦꯅ ꯏꯁꯤꯡ ꯆꯥꯏꯕ ꯑꯁꯤꯅ ꯄꯥꯌꯦꯞꯅ ꯅꯠꯇ꯭ꯔꯒ ꯃꯛꯅ ꯍꯩꯖꯟꯕꯕꯨꯗꯤ ꯄꯦꯔꯦꯅ ꯆꯥꯏꯁꯤꯟꯕꯅ ꯍꯦꯟꯅ ꯅꯨꯡꯉꯥꯏ ꯃꯔꯝꯗꯤ ꯄꯦꯔꯦꯅ ꯆꯥꯏꯔꯛꯄ ꯃꯇꯝꯗ ꯏꯁꯤꯡꯗꯣ ꯄꯥꯔꯞꯅ ꯆꯥꯡ ꯃꯥꯅꯅ ꯆꯥꯏꯕ ꯌꯥꯏ ꯃꯁꯤꯅ ꯄꯥꯝꯕꯤꯗ ꯍꯦꯟꯅ ꯏꯁꯤꯡꯗꯨ ꯆꯨꯞꯁꯟꯍꯟꯗꯨꯅ ꯃꯔꯥꯡ ꯀꯥꯏꯅ ꯏꯁꯤꯡ ꯐꯪꯍꯟꯗꯨꯅ ꯃꯈꯣꯡ ꯆꯦꯠꯅ ꯃꯇꯝ ꯀꯨꯏꯅ ꯂꯩꯕ ꯉꯝꯍꯜꯂꯤ ꯏꯁꯤꯡ ꯃꯌꯥꯝ ꯆꯥꯏꯁꯟꯕꯁꯤꯅ ꯏꯁꯤꯡ ꯃꯌꯥꯝ ꯆꯥꯏꯁꯟꯕꯁꯤꯅ ꯄꯥꯝꯕꯤ ꯑꯗꯨ ꯃꯈꯣꯡ ꯆꯦꯠꯍꯟꯗꯗꯨꯅ ꯇꯨꯍꯟꯅꯤꯡꯉꯥꯏ ꯃꯆꯥꯛ ꯑꯣꯏ ꯑꯗꯨꯅ ꯃꯔꯝ ꯑꯁꯤꯅ ꯄꯦꯔꯦ ꯁꯤꯖꯟꯅꯕ ꯑꯁꯤꯅ ꯏꯁꯤꯡ ꯃꯛ ꯁꯤꯖꯤꯟꯅꯔꯒ ꯆꯥꯏꯕꯗꯒꯤ ꯄꯦꯔꯦ ꯁꯤꯖꯤꯟꯅꯕ ꯑꯁꯤꯅ ꯍꯦꯟꯅ ꯐꯩ